ꯑꯩꯍꯥꯛꯀꯤ ꯈꯨꯡꯒꯪꯗ ꯆꯠꯊꯔꯤꯕ ꯀꯔꯕꯥꯔꯁꯤꯡ ꯑꯗꯨ ꯀꯔꯤ ꯀꯔꯤꯅꯣ ꯍꯥꯏꯔꯛꯄ ꯃꯇꯝꯗ ꯃꯈꯜ ꯀꯌꯥ ꯑꯃ ꯂꯩꯗꯨꯅ ꯂꯩ ꯑꯗꯨꯕꯨ ꯑꯅꯤ ꯑꯍꯨꯝ ꯑꯩ ꯃꯈꯜ ꯑꯅꯤ ꯑꯍꯨꯝ ꯄꯟꯖꯔꯛꯀꯦ ꯏꯍꯥꯟ ꯍꯥꯟꯕꯗ ꯅꯨꯡ ꯏꯁꯇꯦꯟ ꯀ꯭ꯔꯦꯆꯔ ꯃꯣꯏ ꯅꯨꯡ ꯊꯨꯒꯥꯏꯗꯨꯅ ꯌꯨꯝ ꯁꯥꯕꯀꯥꯟꯗ ꯃꯣꯏ ꯀꯌꯥ ꯑꯃ ꯁꯞꯄ꯭ꯂꯥꯏ ꯇꯧꯗꯨꯅ ꯂꯩ ꯑꯗꯨꯒ ꯎ ꯈꯥꯏꯗꯨꯅ ꯗꯤꯐꯣꯔꯦꯁꯇꯦꯁꯟ ꯇꯧꯗꯨꯅ ꯎ ꯈꯥꯏꯗꯨꯅ ꯃꯣꯏ ꯌꯨꯝ ꯌꯨꯝ ꯁꯥꯕ ꯑꯗꯨꯒ ꯁꯪ ꯁꯥꯕ ꯀꯌꯥ ꯑꯗꯨꯗ ꯁꯤꯖꯤꯟꯅꯔꯒ ꯂꯩ ꯑꯗꯨꯅꯤ ꯍꯥꯏꯔꯒ ꯇꯦꯟꯁꯤꯟꯖꯔꯒꯦ